ꯍꯜꯂꯣ

ꯑꯥ ꯁꯤ ꯌꯨꯝ ꯃꯄꯨ ꯑꯣꯏꯕꯤꯔꯕ꯭ꯔꯣ ꯑꯣ ꯑꯣ ꯑꯩꯗꯨꯀꯣ ꯑꯩꯈꯣꯏꯅ ꯁꯥꯕ ꯌꯨꯝꯗꯣ ꯇꯣꯏꯂꯦꯠꯇꯨ ꯅꯣꯏꯒꯤꯗꯨ ꯇꯣꯏꯂꯦꯠꯇꯨ ꯑꯦꯇꯦꯁ ꯇꯧꯕ꯭ꯔꯥ ꯇꯧꯔꯣꯏꯔꯥ ꯑꯗꯨ ꯇꯣꯏꯂꯦꯠꯇꯨ ꯑꯦꯇꯦꯁ ꯇꯧꯒꯅꯤ ꯍꯥꯏꯔꯗꯤ ꯇꯥꯏꯜꯁꯇꯨ ꯑꯦꯛꯁꯇ꯭ꯔꯥ ꯌꯥꯝ ꯂꯧꯕ ꯇꯥꯔꯦ ꯑꯗꯨ ꯄꯩꯁꯥꯗꯨ ꯊꯥꯕꯤꯌꯣ ꯍꯥꯏꯅ ꯍꯪꯒꯦ ꯍꯥꯏꯅ ꯀꯣꯜ ꯇꯧꯕꯅꯦ ꯍꯣꯏ ꯍꯣꯏ ꯑꯗꯨꯕꯨꯗꯤ ꯌꯥꯏ ꯑꯗꯨ ꯈꯔ ꯀꯔꯝꯕ ꯀꯂꯔ ꯅꯪ ꯄꯥꯝꯕ꯭ꯔꯥ ꯑꯗꯨ ꯑꯣꯏꯔꯗꯤ ꯑꯉꯧꯕꯅ ꯍꯥꯞꯄꯤꯒꯦꯀꯣ ꯍꯥꯏꯕꯗꯤ ꯑꯗꯨꯗꯣ ꯌꯥꯝ ꯀ꯭ꯂꯤꯟ ꯇꯧꯔꯕꯗ ꯎꯌꯦꯕꯀꯣ ꯌꯥꯕ ꯅꯠꯇ꯭ꯔꯣ ꯑꯗꯨꯒ ꯑꯩꯈꯣꯏꯒꯤ ꯁꯤꯃꯦꯟ ꯑꯗꯣ ꯂꯩꯇ꯭ꯔꯦ ꯑꯗꯨꯒꯤꯗꯃꯛꯇ ꯑꯃꯨꯛꯀ ꯂꯩꯕ ꯇꯥꯔꯦ ꯑꯗꯣ ꯑꯗꯨꯒꯤ ꯑꯣꯏꯔꯁꯨ ꯄꯩꯁꯥ ꯊꯥꯕꯤꯕ ꯌꯥꯒꯗ꯭ꯔꯥ ꯑꯗꯨ ꯑꯣꯏꯔꯗꯤ ꯑꯗꯨꯝ ꯄꯨꯂꯞꯇ ꯂꯨꯄꯥ ꯂꯤꯁꯤꯡ ꯀꯨꯟꯒꯨꯝꯕ ꯇ꯭ꯋꯦꯟꯇꯤ ꯊꯥꯎꯖꯟꯒꯨꯝꯕꯀꯣ ꯑꯗꯨꯝ ꯊꯥꯕꯤꯔꯣ ꯇꯥꯏꯜꯁꯀꯤꯗꯨ ꯐꯥꯏꯕ ꯊꯥꯎꯖꯟꯅꯦ ꯑꯗꯨꯝ ꯍꯥꯞꯈ꯭ꯔꯁꯦ ꯑꯗꯨꯒ ꯁꯤꯃꯦꯟꯒꯤꯗꯨꯅ ꯐꯤꯐꯇꯤꯟ ꯊꯥꯎꯖꯟꯅꯤ ꯍꯥꯏꯅꯀꯣ ꯑꯗꯨ ꯑꯣꯏꯔꯗꯤ ꯅꯪ ꯖꯤ ꯄꯦ ꯇꯧꯕꯤꯒꯅꯦꯕ ꯍꯥꯏꯕ꯭ꯔꯣ ꯑꯣ ꯑꯁꯤ ꯅꯝꯕꯔ ꯅꯠꯇꯦ ꯑꯩꯅ ꯑꯇꯣꯞꯄ ꯅꯝꯕꯔ ꯄꯤꯒꯦ ꯑꯩꯠ ꯋꯥꯟ ꯋꯥꯟ ꯅꯥꯏꯟ ꯅꯥꯏꯟ ꯐꯣꯔ ꯐꯣꯔ ꯋꯥꯟ ꯁꯤꯛꯁ ꯁꯤꯛꯁ ꯎꯝ ꯑꯗꯨꯒꯤ ꯅꯝꯕꯔꯗ ꯖꯤ ꯄꯦ ꯇꯧꯕꯤꯔꯣ ꯑꯁꯤꯗꯤ ꯑꯗꯨꯝ ꯑꯩꯅ ꯋꯥꯆꯞꯀꯤ ꯉꯥꯛꯇ ꯄꯥꯏꯕꯅꯤ ꯑꯗꯨꯒ ꯑꯇꯣꯞꯄꯅꯀꯣ ꯀꯂꯔ ꯄꯦꯟꯇꯤꯡꯒꯤꯗꯨ ꯌꯨꯝ ꯃꯅꯨꯡꯒꯤ ꯀꯂꯔ ꯄꯦꯟꯇꯤꯡꯗꯨ ꯑꯗꯨꯗꯨ ꯑꯗꯨꯁꯨ ꯂꯩꯔꯝꯗ꯭ꯔꯦ ꯅꯪꯅ ꯋꯥꯏꯠ ꯀꯂꯔ ꯍꯥꯞꯄꯣ ꯍꯥꯏꯅ ꯍꯥꯏꯗꯅ ꯑꯗꯨ ꯂꯣꯏ ꯂꯣꯏꯁꯤꯟꯈ꯭ꯔꯦ ꯑꯗꯨꯗꯤ ꯑꯗꯨ ꯑꯇꯣꯞꯄ ꯋꯥꯏꯠ ꯀꯂꯔ ꯕꯛꯀꯦꯠꯀꯤꯗꯨꯅ ꯂꯧꯒꯦ ꯑꯗꯨꯒꯤꯁꯨ ꯂꯤꯁꯤꯡ ꯑꯅꯤꯒ ꯊꯥꯕꯤꯔꯝꯃꯣ ꯑꯗꯨ ꯑꯣꯏꯔꯗꯤ ꯑꯗꯨꯝ ꯄꯩꯁꯥꯗꯣ ꯍꯣꯏ ꯍꯣꯏ ꯇ꯭ꯋꯦꯟꯇꯤ ꯊꯥꯎꯖꯟꯗ ꯇ꯭ꯋꯦꯟꯇꯤ ꯇꯨ ꯀꯣ ꯑꯥ ꯑꯗꯨꯝ ꯇ꯭ꯋꯦꯟꯇꯤ ꯇꯨ ꯄꯨꯂꯞ ꯑꯣꯏꯅ ꯊꯥꯕꯤꯔꯣ ꯑꯗꯨꯒ ꯑꯩ ꯄꯨꯂꯞ ꯂꯧꯔꯒꯦ ꯑꯗꯨꯒ ꯑꯗꯨꯝ ꯑꯩꯅ ꯍꯦꯜꯂꯦ ꯍꯥꯏꯔꯗꯤ ꯄꯩꯁꯥꯗꯨ ꯑꯩꯒꯤꯅ ꯑꯩꯒꯤꯅ ꯑꯗꯨꯝ ꯍꯥꯞꯄꯤꯒꯦ ꯑꯗꯨꯒ ꯍꯣꯔꯦꯟꯅ ꯅꯪꯅ ꯑꯗꯨꯝ ꯑꯩꯒꯤ ꯑꯩꯉꯣꯟꯗ ꯑꯩꯉꯣꯟꯗ ꯊꯥꯕꯤꯔꯣ ꯌꯥꯏ

ꯍꯣꯏ ꯍꯣꯏ ꯑꯩ ꯑꯦꯗꯖꯁ ꯇꯧꯕ ꯇꯥꯔꯦ ꯑꯦ ꯑꯗꯨꯗꯤ ꯌꯥꯝ ꯅꯨꯡꯉꯥꯏꯔꯦꯀꯣ